ꯍꯜꯂꯣ ꯁꯤ ꯀꯩꯅꯣ ꯑꯜ ꯍꯥꯌꯠꯀꯤ ꯔꯦꯁꯇꯨꯔꯦꯟ ꯑꯣꯏꯗꯣꯏ ꯅꯠꯇ꯭ꯔꯥ ꯑꯩꯈꯣꯏ ꯑꯩꯒꯤ ꯑꯆꯥꯄꯣꯠ ꯈꯤꯇꯪ ꯑꯣꯗꯔ ꯇꯧꯈꯤꯕꯅꯦ ꯑꯗꯣ ꯃꯐꯝꯗꯣ ꯕꯤꯁꯅꯨꯄꯨꯔ ꯕꯤꯁꯅꯨꯄꯨꯔꯒꯤ ꯃꯅꯨꯡ ꯆꯟꯕ ꯀꯣꯛꯇꯥ ꯕꯖꯥꯔ ꯑꯗꯨꯗ ꯊꯤꯟꯕꯤꯔꯛꯑꯣ ꯑꯗꯣ ꯊꯤꯜꯂꯛꯄ ꯃꯇꯝꯗ ꯍꯥꯏꯗꯤ ꯑꯆꯥꯄꯣꯠꯇꯣ ꯄꯨꯡ ꯀꯌꯥ ꯐꯥꯎꯒꯤ ꯃꯅꯨꯡꯗ ꯊꯤꯟꯕꯤꯔꯛꯄ ꯌꯧꯔꯛꯄ ꯉꯝꯗꯣꯏꯅꯣ ꯑꯗꯨꯗꯣ ꯑꯃꯨꯛꯇ ꯍꯥꯏꯕꯤꯔꯛꯑꯣ